ꯗꯦꯠ ꯅꯥꯏꯟꯇꯤꯟꯗ ꯑꯩꯅ ꯖꯁ ꯍꯔꯞꯇꯒꯤ ꯂꯤꯞꯁꯇꯤꯛ ꯑꯃ ꯑꯣꯔꯗꯔ ꯇꯧꯖꯈꯤꯕꯅꯤ ꯑꯗꯣ ꯅꯣꯡꯉꯥꯜꯂꯒ ꯀꯦꯟꯁꯦꯜ ꯂꯥꯛꯑꯦ ꯗꯦꯠ ꯇ꯭ꯋꯦꯟꯇꯤꯐꯣꯔꯁꯤ ꯐꯥꯎꯒꯤ ꯃꯅꯨꯡꯗ ꯃꯣꯏꯅ ꯔꯤꯐꯟ ꯂꯥꯛꯀꯅꯤ ꯍꯥꯏꯕꯅꯤ ꯑꯗꯣ ꯔꯤꯐꯟꯗꯣ ꯂꯥꯛꯇ꯭ꯔꯦ ꯁꯣꯝꯅ ꯗꯦꯠ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯁꯤꯐꯥꯎꯒꯤ ꯃꯅꯨꯡꯗ ꯑꯩꯅ ꯁꯤꯖꯤꯟꯅꯈꯤꯕ ꯖꯤꯄꯦ ꯑꯗꯨꯗ ꯔꯦꯐꯟ ꯇꯧꯕꯤꯔꯛꯎ